ꯑꯩꯅ ꯑꯩꯍꯥꯛꯀꯤ ꯖꯒꯣꯏ ꯁꯥꯕꯒꯤ ꯏꯁꯩ ꯑꯁꯤ ꯀꯔꯝꯅ ꯈꯟꯕ ꯍꯥꯏꯕꯁꯤꯗꯤ ꯑꯩꯒꯤ ꯃꯨꯠ ꯃꯨꯠꯀꯤ ꯑꯩꯒꯤ ꯃꯇꯝ ꯃꯇꯝꯒꯤ ꯋꯥꯈꯜꯅꯁꯨ ꯄꯨꯏ ꯑꯩꯅ ꯌꯥꯝꯅ ꯋꯥꯈꯟ ꯌꯥꯝꯅ ꯅꯨꯡꯉꯥꯏꯌꯦ ꯍꯥꯏꯕꯀꯥꯟꯗꯗꯤ ꯌꯥꯝꯅ ꯅꯨꯡꯉꯥꯏꯕ ꯏꯁꯩ ꯑꯗꯨꯒ ꯖꯒꯣꯏꯒꯤ ꯏꯁꯩꯁꯤꯁꯨ ꯌꯥꯝꯅ ꯂꯥꯡꯕ ꯏꯁꯩ ꯑꯁꯤ ꯁꯥꯔ ꯇꯧꯔꯒ ꯌꯥꯝꯅ ꯁꯥꯖꯩ ꯑꯗꯨꯒ ꯑꯩꯅ ꯈꯤꯇꯪ ꯂꯥꯡꯕ ꯄꯥꯝꯗ꯭ꯔꯒꯅ ꯌꯥꯝꯅ ꯏꯪꯅ ꯇꯞꯄ ꯃꯤꯅꯨꯡꯁꯤ ꯂꯩꯕ ꯏꯁꯩꯒꯨꯝꯕ ꯑꯁꯤꯁꯨ ꯑꯩꯅ ꯄꯥꯝꯃꯒ ꯈꯟꯖꯔꯒ ꯖꯒꯣꯏ ꯁꯥꯏ ꯑꯩꯅ ꯖꯒꯣꯏ ꯁꯥꯕ ꯍꯥꯏꯕꯗꯤ ꯑꯩꯅ ꯌꯥꯝ ꯄꯥꯝꯖꯕ ꯖꯒꯣꯏ ꯑꯃꯈꯛꯅꯤ ꯖꯒꯣꯏ ꯁꯥꯕ ꯍꯥꯏꯕꯁꯤꯗꯤ ꯑꯩꯈꯣꯏ ꯏꯁꯥꯗꯁꯨ ꯌꯥꯝꯅ ꯅꯨꯡꯉꯥꯏꯕ ꯑꯗꯨꯒ ꯌꯥꯝꯅꯁꯨ ꯏꯁꯥꯕꯨ ꯌꯥꯝꯅ ꯔꯤꯐ꯭ꯔꯦꯁ ꯑꯣꯏꯍꯟꯕ ꯏꯁꯥꯒꯤ ꯑꯅꯥꯕ ꯀꯌꯥ ꯂꯥꯛꯂꯁꯨ ꯑꯩ ꯖꯒꯣꯏꯗꯨꯅ ꯍꯥꯏꯕꯗꯤ ꯏꯁꯥ ꯈꯛꯇꯪ ꯂꯦꯡꯕ ꯈꯣꯠꯄ ꯇꯧꯕꯅꯤꯅ ꯂꯥꯏꯅꯥ ꯂꯥꯏꯇꯤꯟ ꯀꯌꯥ ꯂꯥꯛꯀꯦ ꯍꯥꯏꯔꯁꯨ ꯂꯥꯛꯄꯁꯨ ꯉꯝꯗꯕ ꯑꯗꯨꯒ ꯑꯩꯅ ꯖꯒꯣꯏꯒꯤ ꯏꯁꯩꯁꯦ ꯌꯥꯝꯅ ꯀꯃꯥꯏꯅ ꯑꯩꯅ ꯔꯨꯇꯤꯟ ꯁꯦꯝꯃꯒ ꯖꯒꯣꯏ ꯁꯥꯒꯦ ꯍꯥꯏꯕꯗꯤ ꯍꯧꯖꯤꯛꯀꯥꯟ ꯃꯇꯝꯗꯗꯤ ꯌꯣꯒꯥ ꯇꯧꯕ ꯅꯠꯇ꯭ꯔꯒ ꯋꯥꯛ ꯑꯥꯎꯠ ꯇꯧꯕ ꯁꯤꯒꯨꯝꯕ ꯍꯥꯏꯅ ꯍꯥꯏꯔꯤꯕ ꯆꯠꯅꯔꯤꯕ ꯑꯁꯤ ꯃꯌꯥꯝ ꯂꯩ ꯏꯁꯩꯁꯨ ꯃꯥꯒꯤ ꯃꯥꯒꯤ ꯃꯇꯝ ꯃꯅꯨꯡ ꯑꯣꯏꯅ ꯌꯥꯝꯅ ꯂꯩꯖꯩ ꯑꯗꯨꯅ ꯑꯩꯅ ꯀꯃꯥꯏꯅ ꯏꯁꯩꯁꯦ ꯈꯟꯖꯩ ꯍꯥꯏꯔꯕ ꯃꯇꯝꯃꯛꯁꯤꯗ ꯏꯁꯩ ꯑꯁꯦ ꯑꯩꯅ ꯗꯥꯟꯁ ꯇꯧꯕꯗ ꯃꯇꯝ ꯈꯥꯏꯗꯣꯛꯆꯩ ꯃꯇꯝ ꯈꯥꯏꯗꯣꯛꯆꯕ ꯍꯥꯏꯕꯁꯤꯗꯤ ꯑꯩꯅ ꯅꯣꯡꯃꯗ ꯑꯩꯒꯤ ꯃꯇꯝꯁꯦ ꯀꯌꯥꯝꯃꯨꯛ ꯁꯥꯡꯅ ꯁꯨꯃꯥꯏꯅ ꯁꯥꯗꯣꯏꯅꯣ ꯀꯌꯥꯝꯃꯨꯛ ꯁꯥꯡꯅ ꯁꯨꯃꯥꯏꯅ ꯇꯧꯗꯣꯏꯅꯣ ꯍꯥꯏꯕ ꯃꯇꯝꯁꯦ ꯈꯥꯏꯖꯔꯒ ꯖꯒꯣꯏ ꯁꯥꯕꯒꯤ ꯃꯇꯝ ꯑꯁꯦ ꯈꯟꯖꯩ ꯑꯗꯨꯒ ꯏꯁꯩ ꯑꯁꯦ ꯑꯩꯅ ꯑꯌꯨꯛꯀꯤꯗ ꯍꯧꯒꯠꯂꯝꯗꯥꯏꯒꯤꯗꯗꯤ ꯅꯨꯃꯤꯠꯁꯨ ꯀꯌꯥ ꯊꯣꯛꯇ꯭ꯔꯤꯕ ꯑꯗꯨꯒ ꯌꯥꯝꯅꯁꯨ ꯏꯪꯅ ꯆꯤꯛꯄ ꯃꯇꯝ ꯑꯣꯏꯗꯨꯅ ꯌꯥꯝꯅ ꯅꯨꯡꯁꯤꯕ ꯌꯥꯝꯅ ꯑꯩꯈꯣꯏ ꯏꯁꯥꯗ ꯌꯥꯝꯅ ꯑꯩꯈꯣꯏꯒꯤ ꯃꯥꯏꯟꯁꯦ ꯌꯥꯝꯅ ꯔꯤꯐ꯭ꯔꯦꯁꯤꯡ ꯑꯣꯏꯕ ꯁꯤꯒꯨꯝꯕ ꯏꯁꯩ ꯈꯟꯖꯩ ꯑꯗꯨꯒ ꯅꯨꯡꯗꯥꯡꯋꯥꯏꯔꯝꯗ ꯑꯩꯅ ꯅꯣꯡꯃꯗ ꯑꯅꯤꯔꯛ ꯁꯥꯖꯩ ꯖꯒꯣꯏ ꯍꯥꯏꯕꯁꯦ ꯑꯗꯨꯒ ꯑꯩꯅ ꯏꯁꯩꯁꯦ ꯀꯔꯝꯃꯥꯏꯅ ꯈꯜꯂꯤ ꯍꯥꯏꯕꯗ ꯑꯌꯨꯛꯀꯤꯗꯗꯤ ꯌꯥꯝꯅ ꯄꯨꯛꯅꯤꯡ ꯅꯨꯡꯁꯤꯕ ꯑꯗꯨꯒ ꯌꯥꯝꯅꯁꯨ ꯂꯥꯡꯗꯕ ꯏꯁꯩ ꯑꯁꯦ ꯑꯩꯅ ꯈꯟꯖꯔꯒ ꯑꯌꯨꯛꯀꯤ ꯑꯣꯏꯅꯗꯤ ꯁꯥꯖꯩ ꯑꯗꯨꯒ ꯅꯨꯡꯗꯥꯡꯋꯥꯏꯔꯝ ꯌꯥꯆꯪꯉꯛꯄꯁꯤꯗꯗꯤ ꯑꯩ ꯑꯃꯨꯛꯀ ꯑꯗꯨꯒꯤ ꯏꯁꯩ ꯈꯜꯂꯛꯄ ꯃꯇꯝꯁꯤꯗꯗꯤ ꯀꯃꯥꯏꯅ ꯇꯧꯒꯦꯅ ꯈꯔ ꯂꯥꯡꯕ ꯑꯗꯨꯒ ꯍꯧꯖꯤꯛ ꯃꯇꯝꯒꯤ ꯆꯠꯅꯔꯤꯕ ꯏꯁꯩ ꯑꯁꯤ ꯑꯩꯅ ꯈꯟꯖꯔꯒ ꯁꯥꯖꯩ ꯑꯩꯅ ꯃꯇꯝ ꯃꯇꯝꯒꯤ ꯑꯣꯏꯅ ꯏꯁꯩꯁꯦ ꯈꯟꯖꯩ ꯍꯥꯏꯕꯗꯤ ꯑꯩꯅ ꯃꯇꯝ ꯈꯟꯗꯕꯤꯗ ꯏꯁꯩ ꯑꯁꯦ ꯈꯜꯂꯒ ꯖꯒꯣꯏ ꯍꯦꯛꯇ ꯁꯥꯗꯦ ꯑꯩꯅ ꯃꯇꯝ ꯑꯌꯨꯛꯀꯤ ꯑꯃ ꯅꯠꯇ꯭ꯔꯒ ꯅꯨꯡꯊꯤꯜꯗ ꯁꯥꯔꯛꯄ ꯃꯇꯝ ꯑꯗꯨꯁꯨ ꯅꯨꯡꯊꯤꯜꯗꯁꯨ ꯌꯥꯝꯅ ꯅꯨꯡꯉꯥꯏꯕ ꯌꯥꯝꯅ ꯆꯣꯡꯕ ꯌꯥꯝꯅ ꯂꯥꯡꯕ ꯁꯤꯒꯨꯝꯕ ꯏꯁꯩꯁꯦ ꯑꯩꯅ ꯑꯅꯝꯕꯗꯤ ꯑꯌꯨꯛꯀꯤ ꯑꯃ ꯅꯨꯡꯊꯤꯜꯗꯗꯤ ꯃꯔꯛ ꯃꯔꯛꯇꯅꯤ ꯑꯗꯨꯕꯨ ꯑꯩꯅ ꯑꯅꯝꯕ ꯑꯌꯨꯛꯀꯤ ꯑꯃ ꯅꯨꯡꯗꯥꯡꯋꯥꯏꯔꯝꯒꯤ ꯑꯃ ꯏꯁꯩ ꯑꯁꯦ ꯃꯈꯜ ꯃꯈꯜꯒꯤ ꯃꯇꯝꯒꯤ ꯏꯁꯩ ꯑꯃ ꯆꯠꯅꯕꯤꯒꯤ ꯏꯁꯩ ꯑꯃ ꯑꯗꯨꯒ ꯌꯥꯝꯅ ꯂꯥꯡꯗꯕ ꯌꯥꯝꯅ ꯆꯤꯛꯄ ꯏꯁꯩ ꯌꯥꯝꯅ ꯅꯨꯡꯁꯤꯕ ꯏꯁꯩ ꯁꯤꯒꯨꯝꯕꯁꯦ ꯈꯜꯂꯒ ꯑꯩꯅ ꯃꯇꯝ ꯃꯇꯝ ꯀꯥꯏꯊꯣꯛꯂꯒ ꯈꯜꯂꯒ ꯇꯧꯖꯕꯅꯤ